ꯑꯣ ꯍꯌꯦꯡ ꯅꯪ ꯊꯕꯛ ꯆꯤꯟꯕ ꯂꯩꯕ꯭ꯔꯥ ꯌꯦꯡꯒꯦꯔꯥ ꯆꯥꯛꯄꯤ ꯔꯤꯕꯔꯗ ꯀꯣꯏꯕ ꯆꯠꯁꯤꯔꯥ ꯆꯥꯛꯄꯤ ꯔꯤꯕꯔ ꯄꯥꯛꯇ ꯍꯣꯏ ꯆꯥꯛꯄꯤ ꯋꯥꯇꯔ ꯄꯥꯛꯇ ꯑꯗꯨ ꯄꯨꯡ ꯀꯌꯥꯒꯨꯝꯕꯗ ꯆꯠꯁꯤꯔꯥ ꯅꯪ ꯑꯗꯨ ꯁꯤ ꯁ꯭ꯋꯥꯏꯗꯒꯤ ꯁ꯭ꯋꯥꯏꯗꯒꯤ ꯈꯣꯏ ꯈꯔ ꯀꯧꯔꯛꯀꯦ ꯅꯪꯁꯨ ꯈꯔ ꯀꯧꯔꯛꯑꯣꯅꯦ ꯑꯗꯨꯗꯤ ꯑꯣ ꯑꯗꯨ ꯄꯨꯡ ꯀꯌꯥ ꯋꯥꯏꯗ ꯆꯠꯁꯤꯔꯣ ꯑꯣ ꯑꯗꯨꯗꯤ ꯑꯗꯨꯗꯤ ꯑꯗꯨ ꯋꯦꯗꯔꯗꯤ ꯀꯃꯥꯏ ꯋꯦꯗꯔꯒꯤ ꯐꯤꯕꯝꯒ ꯀꯃꯥꯏ ꯇꯧꯁꯤꯔꯥ ꯑꯗꯨ ꯍꯣꯔꯦꯟ ꯅꯣꯡꯒꯨꯝꯕ ꯆꯨꯔꯗꯤ ꯑꯥ ꯑꯗꯨ ꯐꯤꯕꯝꯕꯨꯗꯤ ꯑꯗꯨꯝ ꯌꯦꯡꯂꯒ ꯌꯥꯔꯤꯕ ꯃꯈꯩ ꯑꯗꯨꯝ ꯆꯠꯅꯕ ꯍꯣꯠꯅꯁꯤꯀꯣ

ꯑꯗꯨꯝ ꯃꯅꯥꯛꯀꯤ ꯑꯗꯨꯝ ꯑꯐꯪ ꯑꯐꯪꯕ ꯌꯥꯕ꯭ꯔꯥ ꯅꯠꯇ꯭ꯔꯒ ꯑꯣꯛꯁꯥꯒꯨꯝꯕ ꯆꯥꯁꯤꯔꯥ ꯑꯣ ꯍꯣꯏ ꯑꯗꯨꯅ ꯐꯒꯗꯧ ꯃꯥꯜꯂꯦ ꯑꯧ ꯑꯧ ꯑꯣ ꯍꯣꯏ ꯑꯗꯨꯗꯤꯀꯣ ꯑꯣ ꯑꯣ ꯑꯗꯨꯗꯤ ꯐꯔꯦ ꯊꯝꯂꯒꯦꯀꯣ ꯑꯣ ꯑꯣ